ꯀ꯭ꯂꯥꯁꯤꯛ ꯒ꯭ꯔꯥꯟꯗꯦꯒꯤꯁꯦ ꯍꯧꯖꯤꯛ ꯀꯥꯟꯁꯦ ꯕꯨꯛ ꯀꯨꯝꯕ ꯍꯥꯏꯕꯗꯤ ꯑꯣꯐꯔꯒꯨꯝꯕ ꯂꯩꯔꯒꯗꯤ ꯉꯁꯤꯁꯦ ꯕꯥꯔꯗꯦ ꯄꯥꯔꯇꯤ ꯑꯃ ꯁꯤꯟꯖꯒꯦꯅ ꯇꯧꯖꯕ ꯑꯗꯨ ꯑꯣꯐꯔꯒꯨꯝꯕ ꯂꯩꯕꯤꯔꯒꯗꯤ ꯍꯥꯏꯕꯤꯌꯨ ꯗꯤꯁꯀꯥꯎꯟꯅ ꯀꯌꯥ ꯀꯌꯥ ꯑꯣꯏꯕꯅꯣ ꯍꯥꯏꯕꯗꯣ ꯈꯪꯖꯅꯤꯡꯕ